ꯃꯤꯑꯣꯏꯕ ꯑꯩꯈꯣꯏꯁꯦ ꯄꯨꯋꯥꯔꯤ ꯍꯥꯏꯕꯁꯦ ꯌꯥꯝꯅ ꯃꯔꯨ ꯑꯣꯏꯕ ꯇꯥꯡꯀꯛꯅꯤ ꯄꯨꯋꯥꯔꯤ ꯌꯥꯎꯗ꯭ꯔꯕꯗꯤ ꯃꯤꯑꯣꯏꯕ ꯑꯩꯈꯣꯏꯒꯤ ꯆꯥꯔꯣꯟ ꯁꯨꯔꯣꯟꯗ ꯃꯗꯨꯒꯤ ꯋꯥꯔꯤ ꯂꯤꯈꯨꯟꯗꯣ ꯈꯪꯉꯣꯏꯗꯕ ꯃꯔꯝꯅ ꯄꯨꯋꯥꯔꯤ ꯍꯥꯏꯕꯁꯦ

ꯇꯥꯛꯂꯝꯗ꯭ꯔꯒꯗꯤ ꯏꯆꯥꯁꯨ ꯈꯪꯍꯧꯔꯣꯏ ꯑꯃꯅ ꯃꯤꯑꯣꯏꯕ ꯍꯥꯏꯕꯁꯦ ꯏꯄꯥꯒꯤ ꯏ ꯃꯔꯤꯗꯒꯤ ꯃꯥꯒꯤꯅ ꯇꯨꯡꯉꯒ ꯇꯥꯏꯕꯪ ꯐꯥꯎꯔꯛꯄ ꯃꯇꯝꯗ ꯀꯅꯥꯁꯨ ꯈꯪꯉꯒ ꯍꯩꯔꯒ ꯊꯣꯛꯂꯛꯇꯕꯅ ꯃꯔꯝ ꯑꯣꯏꯗꯅ ꯃꯤꯠꯅ ꯎꯔꯒ ꯅꯥꯀꯣꯡꯅ ꯇꯥꯔꯒ ꯑꯅꯤꯁꯦ ꯄꯨꯟꯁꯤꯜꯂꯒ ꯃꯤꯑꯣꯏꯕ ꯍꯥꯏꯕꯁꯦ ꯑꯁꯤꯡꯕ ꯍꯥꯏꯕꯗꯣ ꯑꯣꯏꯔꯛꯏ ꯑꯈꯪꯕ ꯍꯥꯏꯕꯗꯣ ꯑꯣꯏꯔꯛꯏ ꯑꯩꯅ ꯈꯪꯖꯔꯤꯕ ꯈꯔꯗꯣ ꯑꯩꯒꯤ

ꯈꯪꯅꯕ ꯑꯃꯠꯇꯅꯤ ꯃꯗꯨꯅ ꯃꯔꯝ ꯑꯣꯏꯗꯅ ꯃꯤꯑꯣꯏꯕ ꯍꯥꯏꯕꯁꯦ ꯄꯨꯋꯥꯔꯤꯒ ꯁꯥꯒꯣꯟꯅꯕꯅꯤ ꯄꯨꯋꯥꯔꯤ ꯍꯥꯏꯕꯁꯦ ꯊꯥꯗꯣꯛꯅꯕ ꯌꯥꯗꯕ ꯌꯥꯝꯅ ꯃꯔꯨ ꯑꯣꯏꯕ ꯇꯥꯡꯀꯛ ꯅꯥꯏ ꯃꯤꯑꯣꯏꯕ ꯈꯨꯗꯤꯡꯃꯛꯅ ꯑꯩꯇ ꯅꯠꯇꯅ ꯈꯨꯗꯤꯡꯃꯛꯅ ꯈꯪꯃꯤꯟꯅꯒꯗꯕꯅꯤ ꯍꯥꯏꯕꯁꯦ ꯀꯩꯗꯧꯅꯨꯡꯗ ꯀꯥꯎꯐꯗꯦ